ꯍꯂꯣ ꯍꯂꯣ ꯃꯦꯝ ꯏꯆꯟꯔꯣ ꯑꯣ ꯑꯣ ꯑꯩꯈꯣꯏ ꯄ꯭ꯔꯤꯟꯁꯤꯄꯥꯜꯅꯁꯨ ꯍꯥꯏꯕꯨꯗꯤ ꯍꯥꯏꯔꯛꯄꯅꯦ ꯑꯦ ꯍꯟꯗꯛꯇꯤ ꯃꯦꯝ ꯏꯆꯟꯗꯣ ꯏꯟꯚꯤꯖꯦꯂꯦꯇꯔ ꯇꯥꯍꯟꯅꯕ ꯈꯟꯒꯠꯈꯤꯕꯅꯤ ꯃꯥ ꯏꯟꯁꯇ꯭ꯔꯛꯁꯟꯗꯣ ꯈꯪꯗ꯭ꯔꯒꯁꯨ ꯅꯪꯅ ꯈꯔ ꯈꯔ ꯍꯥꯏꯒꯣ ꯈꯣꯠꯈꯣ ꯏꯟꯁꯇ꯭ꯔꯛꯁꯟ ꯄꯤꯌꯣꯅ ꯍꯥꯏꯗꯤ ꯍꯥꯏꯔꯛꯄꯅꯦ ꯅꯍꯥꯟꯁꯦ ꯑꯗ ꯑꯩꯁꯨ ꯑꯩꯁꯨ ꯇꯧꯔꯛꯀꯗꯧꯅꯦ ꯇꯧꯔꯛꯇ꯭ꯔꯦ ꯀꯗꯥꯏꯋꯥꯏꯗ ꯇꯥꯏ ꯍꯥꯏꯒꯦ ꯇꯥꯕꯗꯤ ꯑꯣ ꯑꯣꯏꯅꯥꯝ ꯑꯣꯏꯅꯥꯝ ꯍꯥꯏ ꯁ꯭ꯀꯨꯜꯗ ꯑꯣ ꯃꯣꯏꯅ ꯆꯧꯔꯥꯛꯄ ꯄꯩꯈꯥꯗꯒꯤ ꯄꯩꯈꯥ ꯍꯧꯗ꯭ꯔꯤꯉꯩꯗꯒꯤ ꯇꯧꯗ꯭ꯔꯤꯉꯩꯗ ꯄꯨꯡ ꯑꯃꯒꯤ ꯃꯃꯥꯡꯗ ꯊꯨꯡꯉꯨ ꯄꯨꯡꯈꯥꯏ ꯑꯃ ꯃꯃꯥꯡꯗ ꯊꯨꯡꯉꯨ ꯍꯥꯏꯗꯕ꯭ꯔꯣ ꯑꯣ

ꯐꯤꯔꯣꯟꯒꯤꯗꯤ ꯑꯗꯨꯝ ꯑꯩ ꯏꯁꯥꯅ ꯀꯝꯐꯣꯔꯇꯦꯕꯜ ꯑꯣꯏꯕꯗꯣ ꯑꯗꯨ ꯑꯗꯨꯝ ꯁꯦꯠꯄ ꯌꯥꯔꯦꯕꯀꯣ ꯑꯗꯨꯒ ꯕꯦꯛ ꯅꯨꯡ ꯐꯣꯟ ꯅꯨꯡ ꯄꯨꯔꯒꯁꯨ ꯄꯨꯁꯟꯕ ꯌꯥꯗꯕꯅꯤ ꯑꯗꯨꯃ ꯑꯗꯒꯤ ꯃꯣꯏꯒꯤ ꯀꯩꯅꯣꯒꯤ ꯆꯪꯕꯗ ꯈꯣꯠꯄꯗ ꯁꯤꯉꯩ ꯇꯧꯒꯗꯧꯅꯤ ꯈꯣꯠꯀꯗꯧꯅꯤ ꯀꯥꯏꯅ ꯃꯣꯏꯅ ꯆꯦ ꯅꯨꯡ ꯀꯩꯝꯇ ꯁꯨꯃꯥꯏ ꯁꯨꯃꯥꯏ ꯇꯧꯒꯗꯧꯅꯤ ꯀꯥꯏꯅ ꯀꯩꯝ ꯍꯥꯏꯔꯛꯇ꯭ꯔꯤꯕꯣ ꯑꯥ

ꯑꯗꯨꯒ ꯑꯗꯨꯒ ꯑꯩꯈꯣꯏꯅ ꯆꯦꯛ ꯇꯧꯒꯗꯕ ꯍꯥꯏꯕꯨ ꯑꯉꯥꯡꯒꯩꯗ ꯅꯣꯏ ꯅꯣꯏꯒꯤ ꯑꯦꯠꯃꯤꯠ ꯀꯥꯔꯠ ꯀꯩꯀꯥꯗꯣ ꯂꯣꯏꯃꯛ ꯌꯥꯎꯔꯕ꯭ꯔꯥ ꯈꯣꯠꯂꯕ꯭ꯔꯥ ꯑꯗꯨ ꯍꯥꯟꯅ ꯑꯗꯨ ꯁꯣꯏꯗꯅ ꯍꯥꯏꯗꯤ ꯍꯌꯦꯡ ꯄꯩꯈꯥ ꯃꯅꯨꯡꯗ ꯌꯥꯎꯗꯦꯅ ꯂꯧ ꯆꯠꯄ ꯌꯥꯔꯣꯏꯕꯀꯣ ꯃꯣꯏ ꯕꯦꯛꯇ ꯍꯥꯞꯆꯜꯂꯝꯒꯁꯨ ꯑꯗꯨ ꯍꯥꯞꯇꯅꯕ ꯑꯗꯒꯤ ꯀꯣꯂꯣꯝ ꯄꯦꯟꯁꯤꯜ ꯀꯣꯂꯣꯝ ꯋꯥꯏꯅꯕ ꯌꯥꯗꯦ ꯃꯁꯥ ꯃꯁꯥꯒꯤ ꯂꯣꯏꯅ ꯁꯨꯅ ꯁꯨꯍꯜꯂꯒ ꯄꯥꯏꯍꯧ ꯈꯣꯠꯍꯧ ꯍꯥꯏꯅ ꯍꯥꯟꯅ ꯑꯩꯈꯣꯏꯅ ꯇꯥꯛꯍꯧꯒꯗꯧꯅꯦꯕ ꯑꯗꯨꯒ ꯀꯩꯅꯣꯗꯣ ꯑꯟꯁꯔ ꯄꯦꯄꯔ ꯀꯣꯏꯁꯟ ꯄꯦꯄꯔꯗꯣ ꯃꯣꯏ ꯁꯤꯜ ꯏꯟꯚꯦꯂꯞꯇ ꯂꯥꯛꯄꯅꯦꯕꯀꯣ ꯑꯗꯨꯗ ꯑꯉꯥꯡꯒꯩ ꯂꯣꯏ ꯐꯝꯃ ꯃꯇꯨꯡꯗ ꯑꯩꯈꯣꯏꯅ ꯑꯟꯁꯔ ꯄꯦꯄꯔ ꯍꯥꯟꯅ ꯌꯦꯟꯊꯣꯛꯄꯤꯔꯅꯤ ꯌꯦꯟꯊꯣꯛꯄꯤꯔ ꯃꯇꯨꯡꯗ ꯑꯩꯈꯣꯏꯅ ꯀꯣꯏꯁꯟ ꯄꯦꯄꯔ ꯁꯤꯜꯗꯣ ꯀꯥꯏꯔꯒ ꯃꯣꯏ ꯄꯨꯡ ꯍꯦꯛ ꯇꯥꯕꯒ ꯀꯣꯏꯁꯟ ꯄꯦꯄꯔꯗꯣ ꯌꯦꯟꯊꯣꯛꯄꯤꯔꯅꯤ ꯑꯗꯨꯒ ꯑꯗꯨꯅꯤ ꯑꯗꯨꯒ ꯉꯍꯥꯛ

ꯑꯣ ꯑꯌꯨꯛꯇ ꯅꯨꯡꯗꯤꯟꯗ ꯑꯣ ꯑꯣ ꯈꯔ ꯕ꯭ꯔꯦꯛꯐꯥꯁ ꯅꯨꯡꯐꯥꯁ ꯆꯥꯁꯜꯂ ꯆꯠꯂꯣ ꯋꯥꯕꯅꯦ ꯑꯉꯥꯡ ꯃꯌꯥꯝ ꯁꯦꯟꯅꯔꯛꯄꯅꯤꯅꯅꯦ ꯑꯗꯒꯤ ꯁꯣꯝꯗꯁꯨ ꯃꯃꯥ ꯃꯄꯥ ꯃꯌꯥꯝ ꯉꯥꯏꯔꯒ ꯑꯗꯨꯝ ꯃꯉꯛ ꯊꯥꯡꯒꯠ ꯊꯥꯡꯒꯠ ꯂꯣꯏ ꯌꯦꯡ ꯂꯩꯕꯅꯦ ꯑꯗꯨꯗꯨꯅ ꯔꯦꯁꯄꯣꯟꯁꯤꯕꯤꯂꯤꯇꯤꯗꯣ ꯌꯥꯝ ꯆꯥꯎꯕꯅꯦꯕ ꯀꯅꯥ ꯀꯅꯥ ꯁꯣꯏꯒꯤꯗꯒꯦ ꯈꯣꯠꯈꯤꯗꯒꯦ ꯍꯥꯏꯕꯗꯨꯗ ꯌꯦꯡꯅꯕ ꯍꯣꯠꯅꯕꯗ ꯑꯗꯨ ꯌꯥꯝ ꯅꯨꯡꯉꯥꯏꯕꯅꯤꯗ ꯑꯃꯁꯨ ꯑꯦꯛꯁꯄꯔꯤꯌꯦꯟꯁ ꯑꯃ ꯑꯣꯏꯅ ꯌꯥꯝ ꯅꯨꯡꯉꯥꯏꯕꯅꯤꯗꯑꯗꯨ ꯀꯩꯁꯨ ꯊꯣꯏꯗꯣꯛꯅ ꯅꯪ ꯌꯥꯝꯅ ꯏꯄꯥ ꯄꯥꯈꯠ ꯃꯥꯜꯂꯦ ꯑꯍꯥꯟꯕꯒ ꯑꯣꯏꯕꯗꯨꯗ ꯈꯜꯂꯨꯅꯨ ꯀꯩꯝꯇ ꯑꯣ ꯑꯣ ꯀꯩꯁꯨ ꯊꯣꯏꯗꯣꯛꯄ ꯂꯩꯇꯝꯅꯤꯅ ꯍꯥꯏꯔꯤꯁꯤꯡꯗꯨꯗ ꯇꯧꯔꯒ ꯑꯗꯨꯝ ꯃꯗꯨꯈꯛꯇꯅꯦ ꯌꯥꯝ ꯑꯗꯨꯒ ꯃꯁꯥꯅ ꯐꯖꯅ ꯂꯥꯏ ꯈꯣꯔꯝꯃ ꯆꯠꯂꯣ ꯒ꯭ꯌꯥꯟ ꯇꯥꯅ ꯐꯔꯦ ꯐꯔꯦ ꯑꯗꯨꯗꯤ ꯍꯌꯦꯡ ꯍꯜꯂꯛꯑꯒ ꯑꯃꯨꯛ ꯀꯩꯅꯣ ꯀꯩꯅꯣꯗꯣ ꯌꯦꯡꯉꯁꯤ ꯋꯥꯔꯤꯗꯣ ꯇꯝꯃꯛꯑꯣ ꯑꯩꯉꯣꯟꯗꯁꯨꯀꯣ ꯑꯣ ꯊꯝꯃꯦ ꯊꯝꯃꯦ